ꯍꯧꯖꯤꯛ ꯑꯣꯏꯔꯤꯕ ꯐꯤꯕꯝ ꯑꯁꯤꯗ ꯑꯦꯗꯚꯔꯇꯤꯁꯃꯦꯟ ꯑꯁꯤ ꯑꯁꯨꯛꯀꯤ ꯃꯇꯤꯛ ꯗꯔꯀꯥꯔ ꯑꯣꯏ ꯑꯦꯗ ꯑꯦꯗꯚꯔꯇꯤꯁꯃꯦꯟꯅ ꯐꯖꯗ꯭ꯔꯒꯗꯤ ꯑꯩꯈꯣꯏꯅ ꯐꯅ ꯑꯐꯕ ꯊꯕꯛ ꯇꯧꯔꯒꯁꯨ ꯑꯃꯗꯤ ꯃꯌꯥꯝꯒꯤ ꯀꯥꯟꯅꯅꯕꯒꯤꯗꯃꯛꯇ ꯑꯐꯕ ꯊꯕꯛ ꯇꯧ ꯇꯥ ꯇꯧꯕ ꯇꯥꯔꯒꯁꯨ ꯑꯦꯗꯚꯔꯇꯤꯁꯃꯦꯟ ꯑꯁꯤ ꯐꯖꯗ꯭ꯔꯒꯗꯤ ꯃꯤꯑꯣꯏ ꯀꯌꯥꯅ

ꯍꯧꯖꯤꯛꯀꯤ ꯃꯇꯝꯗꯗꯤ ꯑꯦꯗꯚꯔꯇꯤꯁꯃꯦꯟ ꯑꯁꯤ ꯑꯣꯟꯂꯥꯏꯟꯒꯤ ꯈꯨꯊꯥꯡꯗ ꯌꯥꯝꯅ ꯑꯦꯗꯚꯥꯟꯁ ꯑꯣꯏꯕ ꯃꯇꯝ ꯑꯃ ꯑꯣꯏꯔꯦ ꯐꯦꯁꯕꯨꯛ ꯋꯥꯆꯞ ꯏꯟꯁꯇꯒ꯭ꯔꯥꯝ ꯌꯨꯇ꯭ꯌꯨꯕ ꯅꯆꯤꯡꯕꯁꯤꯡꯗ ꯑꯦꯗꯚꯔꯇꯤꯁꯃꯦꯟ ꯑꯁꯤ ꯌꯥꯝꯅ ꯐꯖꯕ ꯃꯑꯣꯡ ꯍꯥꯏ ꯌꯥꯝ ꯀ꯭ꯔꯦꯇꯤꯞ ꯑꯣꯏꯕ ꯑꯥꯏꯗꯤꯌꯥ ꯄꯨꯊꯣꯛꯂꯒ ꯑꯦꯗꯚꯔꯇꯤꯁꯃꯦꯟ ꯑꯁꯤ ꯇꯧꯕ ꯇꯧꯕꯒꯤ ꯈꯨꯗꯣꯡꯆꯥꯕꯒꯤ ꯄ꯭ꯂꯦꯠꯐꯣꯔꯝ ꯑꯁꯤ ꯑꯣꯟꯂꯥꯏꯟ ꯁꯤꯁꯇꯦꯝꯗꯒꯤ ꯐꯪꯉꯤ ꯑꯗꯨꯒ ꯔꯦꯗꯤꯌꯣ ꯔꯦꯗꯤꯌꯣ ꯇꯦꯂꯤꯚꯤꯖꯟ ꯑꯃꯗꯤ ꯅꯤꯌꯨꯖꯄꯦꯄꯔꯗꯁꯨ ꯑꯦꯗꯚꯔꯇꯤꯁꯃꯦꯟ ꯑꯁꯤ ꯍꯥꯞꯇꯨꯅ ꯃꯤꯑꯣꯏ ꯃꯤꯑꯣꯏ ꯃꯤꯂꯤꯌꯟ ꯀꯌꯥꯗ ꯈꯪꯍꯟꯕꯒꯤ ꯈꯨꯗꯣꯡꯆꯥꯕꯗꯨꯁꯨ ꯂꯩꯔꯤ ꯃꯇꯝ ꯏꯆꯪ ꯆꯪꯗꯅ ꯔꯦꯗꯤꯌꯣꯗ ꯑꯦꯗꯚꯔꯇꯤꯁꯃꯦꯟ ꯑꯁꯤ ꯍꯥꯞꯂꯒ ꯃꯤꯑꯣꯏ ꯃꯤꯂꯤꯌꯟ ꯀꯌꯥꯒꯤ ꯅꯥꯀꯣꯡꯗ ꯃꯇꯝ ꯑꯃꯠꯇꯗ ꯆꯞ ꯃꯥꯟꯅꯅ ꯈꯪꯍꯟꯕ ꯈꯪꯍꯟꯕ ꯌꯥꯔꯤ